ꯍꯧꯖꯤꯛ ꯂꯩꯔꯤꯕ ꯄꯥꯝꯕꯤꯁꯤꯡꯗꯒꯤ ꯄꯥꯝꯕꯤ ꯍꯦꯟꯅ ꯄꯨꯊꯣꯛꯅꯕꯒꯤꯗꯃꯛꯇ ꯑꯩꯈꯣꯏꯅ ꯃꯇꯝ ꯃꯇꯝꯒꯤ ꯑꯣꯏꯕ ꯇꯉꯥꯏꯐꯗꯕ ꯏꯁꯤꯡ ꯏꯁꯤꯡꯁꯤꯡ ꯑꯁꯤ ꯆꯥꯏꯕꯤꯗꯨꯅ ꯑꯩꯈꯣꯏꯅ ꯀꯦꯃꯤꯀꯦꯜꯒꯤ ꯑꯣꯏꯕ ꯄꯣꯠꯂꯝꯁꯤꯡꯗꯤ ꯀꯌꯥ ꯁꯤꯖꯤꯟꯅꯕꯤꯗꯅ ꯍꯥꯏꯗꯤ ꯕꯥꯏꯑꯣ ꯐꯔꯇꯤꯂꯥꯏꯖꯔꯅ ꯆꯤꯡꯕꯁꯤꯡ ꯍꯥꯞꯇꯅ ꯄꯥꯝꯕꯤꯁꯤꯡ ꯑꯁꯤ ꯌꯥꯝꯅ ꯄꯣꯠꯊꯣꯛ ꯆꯥꯎꯊꯣꯛ ꯍꯦꯟꯒꯠꯅꯉꯥꯏꯒꯤꯗꯃꯛꯇ ꯑꯩꯈꯣꯏꯅ ꯍꯣꯠꯅꯕ ꯍꯥꯏꯕꯁꯤ ꯌꯥꯝꯅ ꯃꯊꯧ ꯇꯥꯏ ꯍꯥꯏꯕꯗꯤ ꯍꯥꯔ ꯇꯤꯜꯍꯥꯠ ꯍꯤꯗꯥꯛ ꯃꯌꯥꯝ ꯑꯃ ꯍꯥꯞꯆꯤꯟꯕ ꯇꯥꯔꯒꯗꯤ ꯃꯤꯑꯣꯏꯕꯩ ꯍꯥꯛꯆꯥꯡ ꯑꯁꯤꯗ ꯌꯥꯝꯅ ꯁꯣꯛꯄ ꯀꯥꯟꯅꯗꯕ ꯍꯛꯆꯥꯡꯗ ꯌꯥꯝ ꯀꯤꯅꯤꯡꯉꯥꯏ ꯑꯣꯏꯕ ꯂꯩꯅꯥ ꯃꯌꯥꯝ ꯑꯃ ꯂꯥꯛꯀꯅꯤ ꯑꯗꯨꯅ ꯀꯦꯃꯤꯀꯦꯜꯒꯤ ꯑꯣꯏꯕ ꯄꯣꯠꯂꯝꯁꯤꯡ ꯑꯁꯤꯗꯤ ꯍꯥꯞꯇꯕꯤꯗ ꯑꯩꯈꯣꯏꯅ ꯄꯣꯠꯊꯣꯛꯁꯤꯡ ꯑꯁꯤ ꯌꯥꯝꯅ ꯇꯉꯥꯏ ꯐꯗꯅ ꯍꯦꯟꯒꯠꯇꯕ ꯌꯥꯗꯦ ꯈꯟꯗꯨꯅ ꯃꯇꯝ ꯃꯇꯝꯒꯤ ꯑꯣꯏꯕ ꯃꯥꯒꯤ ꯅꯨꯡꯇꯤꯒꯤ ꯆꯥꯏꯒꯗꯕ ꯏꯁꯤꯡ ꯑꯗꯒꯤ ꯏꯁꯤꯡ ꯆꯥꯏꯕꯤꯕ ꯑꯗꯒꯤ ꯅꯨꯡꯇꯤꯒꯤ ꯃꯅꯥ ꯃꯁꯤꯡꯁꯤꯡ ꯑꯁꯤꯕꯨ ꯃꯈꯣꯡ ꯁꯣꯝꯕꯤꯕ ꯈꯣꯠꯄꯤꯕ ꯇꯧꯗꯨꯅ ꯑꯩꯈꯣꯏꯅ ꯄꯥꯝꯕꯤꯁꯤꯡ ꯑꯁꯤ ꯄꯣꯠꯊꯣꯛ ꯍꯦꯟꯗꯣꯛꯅꯉꯥꯏꯒꯤꯗꯃꯛꯇ ꯀꯩꯅꯣ ꯄꯣꯠꯊꯣꯛ ꯍꯦꯟꯗꯣꯛꯅꯉꯥꯏꯒꯤꯗꯃꯛꯇ ꯇꯧꯕ ꯃꯊꯧ ꯇꯥꯏ ꯑꯁꯤꯗ ꯅꯠꯇꯅ ꯄꯥꯝꯕꯤꯁꯤꯡ ꯑꯁꯤꯅ ꯐꯔꯛꯑꯕ ꯃꯄꯨꯡ ꯃꯔꯩ ꯐꯥꯔꯛꯄ ꯃꯇꯝꯁꯤꯗ ꯃꯈꯣꯏꯒ ꯂꯣꯏꯅꯅ ꯑꯩꯍꯥꯛꯅ ꯃꯈꯣꯏꯁꯤꯡ ꯑꯁꯤꯕꯨ ꯃꯇꯝ ꯆꯥꯅ ꯌꯥꯕ ꯃꯇꯝꯗ ꯍꯦꯛꯑꯒ ꯄꯣꯠꯊꯣꯛꯁꯤꯡ ꯑꯁꯤ ꯄꯨꯊꯣꯛꯇꯨꯅ ꯕꯖꯥꯔꯗ ꯌꯣꯟꯕ ꯈꯣꯠꯄ ꯃꯌꯥꯝ ꯑꯃ ꯇꯧꯕꯁꯨ ꯌꯥꯏ